ꯏꯔꯣꯏꯕꯁꯦ ꯑꯩꯁꯦ ꯑꯍꯥꯟꯕꯗ ꯑꯩꯅ ꯌꯥꯝꯅ ꯄꯤꯛꯏ ꯀꯥꯟꯗ ꯆꯍꯤ ꯇꯦꯟ ꯇꯦꯟꯐꯥꯎ ꯐꯥꯔꯝꯒꯗꯔ ꯈꯪꯗꯦ ꯑꯗꯨꯝ ꯀꯥꯟꯗ ꯑꯩꯁꯦ ꯏꯔꯣꯏꯕꯁꯦ ꯄꯥꯝꯗꯤ ꯄꯥꯝꯃꯒ ꯑꯩꯈꯣꯏ ꯕꯥꯁꯤꯅ ꯑꯩꯈꯣꯏꯒꯤ ꯇꯨꯔꯦꯜ ꯑꯩꯈꯣꯏꯒꯤ ꯍꯦꯛ ꯃꯃꯥꯡꯗ ꯌꯨꯝ ꯃꯃꯥꯡꯗ ꯇꯨꯔꯦꯜ ꯑꯃ ꯂꯩꯕ ꯇꯨꯔꯦꯜꯁꯤꯗ ꯏꯔꯣꯏꯕꯁꯦ ꯆꯠꯅꯤꯡꯕꯒꯤ ꯑꯗꯨꯝ ꯇꯨꯔꯦꯜꯁꯤꯗ ꯑꯉꯥꯡ ꯄꯤꯛꯇ꯭ꯔꯨ ꯑꯣꯏꯔꯤꯀꯥꯟꯁꯤꯗꯩꯗꯤ ꯑꯗꯨꯝꯗꯤ ꯆꯠꯄ ꯇꯨꯔꯦꯜꯁꯦ ꯈꯤꯇꯪ ꯊꯦꯜꯂꯤ ꯀꯥꯟꯗ ꯑꯗꯣ ꯆꯥꯎꯔꯛꯑꯀꯥꯟꯗꯗꯤ ꯆꯠꯄꯁꯦ ꯁꯨꯛꯉꯝ ꯉꯝꯗꯕ ꯑꯗꯨꯗꯨꯒ ꯅꯣꯡꯃ ꯑꯩꯈꯣꯏ ꯕꯥꯁꯤꯅ ꯑꯩꯈꯣꯏ ꯑꯩꯒꯤ ꯏꯅꯥꯎ ꯅꯨꯄꯥ ꯑꯝ ꯂꯩꯌꯦ ꯑꯗꯨꯗꯨꯒ ꯃꯣ ꯏꯕꯥꯅꯤꯁꯦ ꯄꯨꯔꯒ ꯆꯠꯂꯦ ꯑꯗꯨꯗꯨꯒ ꯄꯨꯔꯒ ꯁꯨꯃꯥꯏꯅ ꯇꯨꯡꯗꯒꯤ ꯄꯥꯏꯔꯛꯑꯒ ꯃꯥꯅ ꯑꯣꯏꯅ ꯄꯥꯏꯔꯛꯑꯒ ꯂꯝꯕꯤꯗ ꯇꯨꯔꯦꯜ ꯁꯦ ꯅꯥꯀꯟ ꯑꯃꯔꯣꯝꯗꯒꯤꯅ ꯅꯀꯟ ꯏꯁꯤꯡꯁꯦ ꯌꯥꯝꯅ ꯆꯥꯎꯋꯦꯕ ꯏꯁꯤꯡ ꯁꯦ ꯌꯥꯝ ꯆꯥꯎꯕꯁꯤꯗ ꯇꯨꯔꯦꯜꯁꯦ ꯅꯥꯀꯟ ꯑꯃꯗꯒꯤ ꯅꯥꯀꯟ ꯑꯃ ꯐꯥꯎꯁꯦ ꯑꯩꯈꯣꯏ ꯄꯥꯁꯤꯅ ꯃꯅꯤꯡꯗꯒꯤ ꯄꯥꯏꯔꯒ ꯏꯕꯥꯅꯤꯃꯛ ꯃꯥꯅꯤꯡꯗꯒꯤ ꯄꯥꯏꯔꯒ ꯇꯧꯔꯛꯑꯒ ꯁꯨꯃꯥꯏꯅ ꯊꯥꯡꯒꯠꯂꯒ ꯃꯥꯅ ꯑꯣꯏꯅ ꯃꯥꯗꯤ ꯂꯥꯝꯕꯗꯣ ꯐꯪꯕꯒꯤ ꯃꯈꯣꯡꯗꯣ ꯐꯪꯕꯒꯤ ꯑꯗꯨꯃꯥꯏꯅ ꯇꯧꯔꯒ ꯏꯔꯣꯏꯕꯁꯦ ꯇꯝꯃꯛꯑꯦ ꯑꯗꯨꯐꯥꯎꯗ ꯁꯨꯛꯍꯩꯁꯦ ꯍꯩꯔꯛꯇꯦ ꯏꯔꯣꯏꯕꯁꯦ ꯑꯗꯨꯒ ꯀꯣꯟꯅ ꯑꯗꯨꯝꯗꯤ ꯑꯗꯨꯝ ꯇꯨꯔꯦꯜꯁꯤꯗ ꯑꯗꯨꯝꯗꯤ ꯆꯠꯂꯒ ꯑꯗꯨꯝꯗꯤ ꯂꯣꯏꯕꯁꯦ ꯑꯗꯨꯝ ꯇꯝꯃꯤꯅꯦ ꯑꯗꯨꯒ ꯁꯨꯡꯍꯩꯗꯤ ꯍꯩꯇꯕ ꯑꯗꯨꯒ ꯀꯣꯟꯅ ꯑꯩꯁꯦ ꯀ꯭ꯂꯥꯁ ꯇꯦꯟ ꯀꯥꯔꯕ ꯃꯇꯨꯡꯗ ꯑꯩꯁꯦ ꯕꯣꯔꯗꯤꯡꯗ ꯂꯩꯌꯦ ꯕꯣꯔꯗꯤꯡꯁꯤꯒꯤ ꯄꯨꯈ꯭ꯔꯤ ꯑꯃ ꯂꯩꯌꯦ ꯄꯨꯈ꯭ꯔꯤꯁꯦ ꯑꯩꯈꯣꯏꯁꯦ ꯏꯔꯣꯏꯕꯁꯦ ꯌꯥꯗꯕ ꯏꯔꯣꯏꯕꯁꯦ ꯌꯥꯗꯕꯒꯤ ꯀꯩꯅꯣꯁꯦ ꯁꯨꯃꯥꯏꯅ ꯃꯣꯏꯒꯤ ꯊꯣꯡꯒ꯭ꯔꯥꯁꯦ ꯊꯥꯔꯒ ꯃꯣꯏꯅ ꯂꯥꯟꯊꯣꯛꯇꯅꯕꯅ ꯈꯥꯖꯤꯜꯂꯒ ꯊꯝꯃꯦꯕ ꯑꯗꯨꯗꯨꯅ ꯈꯥꯖꯤꯜꯂꯒ ꯊꯝꯕ ꯑꯁꯤꯗ ꯑꯩꯈꯣꯏꯁꯤꯅ ꯏꯔꯣꯏ ꯏꯔꯣꯏꯅꯤꯡꯃꯟꯕꯒꯤ ꯁꯨꯃꯥꯏꯅ ꯅꯥꯇꯣꯟ ꯃꯦꯟꯁꯤꯜꯂꯒ ꯑꯁꯣꯝꯗ ꯂꯥꯟꯊꯣꯛꯑꯒ ꯏꯔꯣꯏꯗꯣꯏꯅꯦꯕ ꯑꯗꯒꯤ ꯏꯔꯣꯏꯕꯁꯤꯗ ꯑꯩꯗꯤ ꯏꯔꯣꯏꯕꯗꯨꯗꯤ ꯍꯩꯗꯤ ꯍꯩꯇꯕꯅꯤꯅ ꯑꯩꯁꯦ ꯂꯣꯏꯅꯤꯡꯕꯒꯤ ꯑꯗꯨꯝ ꯃꯣꯏꯅ ꯈꯥꯖꯤꯟꯕꯒꯤ ꯀꯩꯅꯣꯗꯨꯅ ꯋꯥꯡꯅ ꯈꯥꯖꯤꯟꯕꯒꯤ ꯑꯩꯅ ꯄꯥꯏꯔꯒ ꯑꯗꯨꯝ ꯂꯣꯏꯕꯁꯦ ꯈꯣꯡꯁꯤ ꯑꯗꯨꯝ ꯊꯤꯜꯂꯒꯗꯤ ꯑꯗꯨꯝ ꯇꯝꯕ ꯑꯗꯣ ꯇꯝꯕ ꯀꯥꯟꯁꯤꯗ ꯍꯩꯗꯤ ꯁꯨꯡꯍꯩ ꯍꯩꯇꯕ ꯑꯗꯨꯒ ꯅꯣꯡꯃ ꯁꯣꯏꯗꯅ ꯈꯨꯠꯁꯦ ꯑꯩꯈꯣꯏ ꯃꯌꯥꯝ ꯂꯣꯏꯃꯤꯟꯅꯕ ꯀꯥꯟꯗ ꯈꯨꯠꯁꯦ ꯅꯥꯟꯊꯣꯛꯈꯤꯕ ꯑꯗꯣ ꯅꯥꯟꯊꯣꯛꯈꯤꯕ ꯀꯥꯟꯁꯤꯗ ꯏꯔꯣꯏꯕꯁꯦ ꯑꯩꯁꯦ ꯏꯔꯥꯛꯅꯔꯅꯤ ꯇꯧꯔꯒ ꯏꯔꯣꯏꯕꯁꯦ ꯃꯁꯥ ꯃꯇꯣꯝꯇ ꯑꯣꯏꯅ ꯍꯩꯖꯔꯒ ꯂꯩꯔꯝꯃꯦ ꯑꯗꯨꯝ ꯀꯥꯟꯗ ꯑꯩꯁꯦ ꯏꯔꯣꯏ ꯍꯩꯔ ꯍꯩꯔꯝꯕꯒꯤ ꯌꯥꯝꯅ ꯍꯔꯥꯎꯔꯦ ꯑꯗꯣ ꯍꯔꯥꯎꯔꯒ ꯑꯩꯁꯦ ꯏꯔꯣꯏꯕꯁꯦ ꯑꯗꯨꯝ ꯂꯣꯏꯔꯦ ꯂꯣꯏꯔꯦ ꯑꯗꯨꯒ ꯃꯈꯜ ꯃꯈꯜꯁꯦ ꯑꯩ ꯃꯤꯉꯣꯟꯗꯒꯤꯗꯤ ꯑꯃꯕꯨꯛ ꯇꯝꯗꯦ ꯏꯁꯥ ꯏꯇꯣꯝꯇ ꯑꯗꯨꯝ ꯍꯥꯏꯗꯤ ꯂꯣꯡꯅ ꯇꯥꯎꯕ ꯑꯗꯒꯤ ꯎꯞꯄꯒ ꯇꯥꯎꯕ ꯃꯁꯥ ꯃꯇꯣꯝꯇ ꯑꯗꯨꯝ ꯄꯪꯍꯩꯗ ꯑꯗꯨꯝ ꯍꯩꯖꯔꯦ ꯏꯔꯣꯏꯕꯗꯣ ꯑꯗꯨꯝ ꯂꯣꯏꯔꯒ ꯑꯗꯨꯗꯨꯒꯤ ꯅꯨꯡꯇꯤꯒꯤ ꯑꯩ ꯑꯗꯨꯝ ꯑꯌꯨꯛ ꯉꯟꯇꯥ ꯋꯤꯟꯇꯔ ꯑꯣꯏꯔꯁꯨ ꯋꯤꯟꯇꯔꯒꯤ ꯑꯗꯨꯝ ꯏꯪꯕꯒꯤ ꯊꯛ ꯊꯛ ꯊꯛ ꯅꯤꯛꯄꯗꯣ ꯑꯗꯣ ꯃꯤ ꯀꯅꯥꯝꯇ ꯏꯔꯣꯏꯕ ꯏꯔꯨꯖꯕꯁꯦ ꯂꯥꯛꯅꯗ꯭ꯔꯤꯀꯥꯟꯗ ꯑꯗꯨꯝ ꯑꯩꯁꯦ ꯀꯨꯝꯊꯔꯒ ꯑꯗꯨꯝ ꯑꯁꯣꯝꯗ ꯂꯥꯟꯊꯣꯛꯑꯒ ꯏꯔꯣꯏꯕꯁꯦ ꯑꯗꯨꯝ ꯏꯔꯣꯏꯗꯣꯏꯅꯦꯕ ꯑꯩꯈꯣꯏ ꯑꯅꯤ ꯑꯍꯨꯝꯁꯦ ꯑꯗꯨꯒ ꯏꯔꯣꯏꯔꯒ ꯑꯗꯨꯗꯩꯗꯤ ꯑꯗꯨꯝ ꯃꯈꯜ ꯃꯈꯜꯁꯦ ꯑꯗꯨꯝ ꯍꯩꯔꯦ ꯑꯗꯨꯒ ꯑꯀꯛꯅꯅ ꯃꯤꯉꯣꯟꯗꯒꯤ ꯇꯝꯕꯅ ꯇꯝꯕꯗꯨꯗꯤ ꯇꯝꯗ꯭ꯔꯦ ꯑꯗꯨꯗꯨꯒ ꯏꯁꯥ ꯏꯇꯣꯝꯇ ꯑꯣꯏꯅ ꯑꯩꯈꯣꯏ ꯃꯌꯥꯝ ꯂꯣꯏꯃꯤꯟꯅꯕꯗꯨꯗ ꯑꯗꯨꯝ ꯎꯞꯄꯒ ꯑꯗꯨꯝ ꯇꯥꯎꯕ ꯑꯗꯒꯤ ꯂꯣꯡꯗꯥꯎ ꯇꯥꯎꯕ ꯑꯗꯒꯤ ꯑꯗꯨꯝ ꯂꯣꯡꯉꯒ ꯇꯥꯎꯕꯁꯨ ꯑꯗꯨꯝ ꯌꯥꯎꯋꯦ ꯑꯗꯨꯝ ꯏꯔꯣꯏꯕꯒꯤ ꯀ ꯑꯗꯒꯤ ꯕꯇꯔꯐ꯭ꯂꯥꯏ ꯀꯥꯏꯅ ꯌꯥꯝꯅ ꯂꯩꯕꯅꯦ ꯑꯗꯨꯝ ꯃꯃꯤꯡ ꯀꯩ ꯀꯥꯗꯤ ꯑꯩꯁꯨ ꯌꯥꯝꯅ ꯍꯥꯏꯗꯤ ꯄ꯭ꯔꯣꯐꯦꯁꯅꯦꯜ ꯑꯣꯏꯅ ꯀꯩꯅꯣ ꯇꯧꯕ ꯅꯠꯇꯕꯅꯤꯅ ꯌꯥꯝꯅꯗꯤ ꯈꯪꯗꯔꯦ ꯑꯗꯣ ꯁ꯭ꯋꯤꯃꯤꯡꯗꯣ ꯑꯗꯨꯝ ꯄꯥꯝꯕꯒꯤ ꯃꯈꯜ ꯃꯈꯜ ꯑꯗꯨꯝ ꯇꯧꯔꯤꯉꯩꯗꯤ ꯑꯗꯨꯝ ꯍꯩꯔꯦ ꯍꯥꯏ ꯇꯥꯔꯦ